ꯃꯁꯤꯅꯤ ꯍꯥꯏꯔꯤꯕ ꯑꯁꯤꯅ ꯑꯩꯈꯣꯏꯒꯤ ꯊꯧꯕꯥꯜ ꯗꯤꯁꯇ꯭ꯔꯤꯛꯇ ꯂꯩꯔꯤꯕ ꯃꯤꯑꯣꯏ ꯈꯛꯇ ꯅꯠꯇꯅ ꯃꯅꯤꯄꯨꯔꯤ ꯃꯤꯌꯥꯝ ꯁꯤꯟ ꯊꯨꯡꯅ ꯑꯩꯈꯣꯏ ꯃꯇꯝ ꯃꯇꯝꯒꯤ ꯑꯣꯏꯕ ꯏ ꯄꯥꯎ ꯑꯩꯈꯣꯏꯒꯤ ꯄꯨꯡ ꯍꯥꯏꯇꯥꯏ ꯄꯨꯡ ꯀꯨꯟꯃꯔꯤ ꯍꯥꯏꯇꯥꯔꯦꯀꯣ ꯁꯤ ꯑꯗꯨꯝ ꯋꯥꯠꯇꯅ ꯉꯁꯥꯏꯒꯤ ꯃꯤꯌꯥꯝꯁꯤꯗ ꯄꯥꯎ

ꯃꯇꯦꯡ ꯄꯥꯡꯉꯒ ꯁꯣꯊꯔꯒ ꯂꯩꯔꯤꯕ ꯃꯤꯑꯣꯏ ꯐꯨꯔꯨꯞ ꯀꯌꯥ ꯑꯃꯁꯨ ꯉꯁꯥꯏꯒꯤ ꯊꯣꯡ ꯃꯅꯥꯅ ꯃꯤꯌꯥꯝ ꯃꯥꯅꯅ ꯍꯤꯡꯍꯟꯕꯗꯁꯨ ꯍꯥꯏꯔꯤꯕ ꯆꯦꯟꯅꯦꯜꯁꯤꯅ ꯔꯦꯗꯤꯑꯣ ꯆꯦꯟꯅꯦꯜꯁꯤꯅ ꯑꯆꯧꯕ ꯊꯧꯗꯥꯡ ꯌꯥꯏ ꯍꯥꯏꯔꯤꯕ ꯔꯦꯗꯤꯑꯣ ꯆꯦꯟꯅꯦꯜꯁꯦ ꯂꯩꯔꯨꯕꯅ ꯉꯁꯤ ꯑꯩꯈꯣꯏꯒꯤ ꯂꯥꯏꯔꯕ ꯃꯤꯑꯣꯏ ꯀꯌꯥ ꯑꯃꯒꯤꯗꯗꯤ ꯃꯈꯣꯏꯒꯤꯗꯗꯤ ꯌꯥꯝꯅ ꯏꯁꯣꯔꯅ ꯄꯤꯔꯛꯄ ꯑꯩꯈꯣꯏꯒꯤ ꯂꯝꯕꯤ ꯑꯃ ꯍꯥꯏꯇꯥꯔꯦ ꯃꯈꯣꯏꯒꯤ ꯑꯣꯏꯅꯗꯤ ꯑꯣꯏꯔꯦ ꯃꯔꯝꯗꯤ ꯍꯥꯏꯔꯤꯕ ꯄꯥꯎꯆꯦ ꯍꯧꯖꯤꯛꯀꯤ ꯔꯦꯗꯤꯑꯣꯁꯤꯒꯤ ꯈꯨꯠꯊꯥꯡꯗꯒꯤ ꯃꯈꯣꯏꯅ ꯑꯋꯥꯕ ꯀꯌꯥꯗꯣ ꯁꯔꯀꯥꯔꯅ ꯎꯕꯤꯕ ꯑꯃꯁꯨꯡ ꯑꯩꯈꯣꯏꯒꯤ ꯃꯤꯌꯥꯝꯒꯤꯗꯃꯛꯇ ꯃꯇꯦꯡ ꯄꯥꯡꯉꯤꯕ ꯁꯣꯁꯤꯌꯦꯜ ꯋꯥꯔꯀꯔ ꯀꯌꯥ ꯑꯃꯅ ꯂꯥꯛꯑꯒ ꯃꯈꯣꯡꯅ ꯊꯣꯡꯅ ꯂꯥꯛꯑꯒ ꯍꯛꯊꯦꯡꯅꯅ ꯃꯈꯣꯏ ꯃꯇꯦꯡ ꯄꯥꯡꯕꯤꯔꯕ ꯑꯁꯦ ꯌꯥꯝꯅ ꯀꯥꯅꯕ ꯄꯤꯌꯦ